ꯃꯤꯟꯇ꯭ꯔꯥꯗꯒꯤ ꯑꯩꯅ ꯑꯅꯣꯛ ꯕ꯭ꯔꯥꯟꯒꯤ ꯀꯣꯇꯟ ꯁꯥꯔꯤ ꯑꯃ ꯇ꯭ꯔꯤꯄꯜ ꯅꯥꯏꯟꯗ ꯂꯩꯈꯤꯕꯗꯣ ꯁꯤꯖꯤꯟꯅꯕꯗ ꯌꯥꯝ ꯅꯨꯡꯉꯥꯏ ꯑꯗꯨꯒ ꯀꯂꯔꯁꯨ ꯌꯥꯝꯅ ꯂꯥꯏꯠ ꯑꯣꯏꯅ ꯐꯖꯩ ꯁꯦꯠꯄꯗꯁꯨ ꯀꯨꯁꯟꯕ ꯑꯣꯏꯗꯦ ꯑꯥꯏꯔꯟ ꯇꯧꯈꯤꯕꯒꯤ ꯃꯃꯤꯁꯨ ꯑꯗꯨꯝ ꯂꯦꯡꯗꯅ ꯂꯩ ꯌꯦꯡꯕꯗ ꯌꯥꯝꯅ ꯇꯥꯡꯕ ꯁꯥꯔꯤ ꯃꯥꯜꯍꯜꯂꯤ ꯃꯃꯜꯗꯨꯒ ꯌꯦꯡꯅꯕꯗꯁꯨ